ꯑꯩꯈꯣꯏꯅ ꯔꯦꯗꯤꯑꯣ ꯑꯃꯗꯤ ꯇꯤ ꯚꯤꯗ ꯄ꯭ꯔꯤꯟ ꯇꯧꯕ ꯍꯥꯏꯕꯗꯤ ꯃꯦꯗꯤꯌꯥ ꯑꯣꯏꯅ ꯄ꯭ꯔꯖꯥ ꯃꯤꯌꯥꯝꯗ ꯈꯪꯍꯟꯅꯕꯒꯤꯗꯃꯛꯇ ꯑꯩꯈꯣꯏꯅ ꯄꯥꯎꯖꯦꯟ ꯄꯤꯕꯁꯦ ꯃꯅꯤꯄꯨꯔꯤ ꯂꯣꯟꯗ ꯑꯩꯈꯣꯏꯒꯤ ꯂꯣꯟꯗ ꯑꯌꯥꯝꯕ ꯃꯇꯝꯗ ꯇꯧꯏ ꯃꯔꯛꯇ ꯏꯪꯂꯤꯁꯁꯨ ꯌꯥꯎꯏ ꯑꯩꯈꯣꯏꯅ ꯀꯔꯝ ꯍꯥꯏꯅ ꯇꯧꯏ ꯍꯥꯏꯕ ꯃꯇꯝꯗ ꯔꯦꯗꯤꯑꯣꯗ ꯑꯦꯅꯥꯎꯟꯁꯔꯁꯤꯡꯅ ꯑꯗꯒꯤꯗꯤ ꯄ꯭ꯔꯖꯥ ꯃꯤꯌꯥꯝꯗ ꯃꯦꯗꯤꯌꯥ ꯄꯤꯅꯕꯒꯤꯗꯃꯛꯇ ꯑꯩꯈꯣꯏ ꯃꯩꯇꯩꯂꯣꯟꯁꯦ ꯑꯩꯈꯣꯏꯒꯤ ꯏꯔꯣꯟꯁꯦ ꯁꯤ ꯉꯥꯛꯇ ꯁꯤꯖꯤꯟꯅꯩ ꯇꯤ ꯚꯤꯗꯁꯨ ꯁꯤꯖꯟꯅꯩ ꯑꯗꯨꯒ ꯇꯤ ꯚꯤꯗꯁꯨ ꯁꯤꯖꯤꯟꯅꯕ ꯃꯇꯝꯁꯤꯗ ꯑꯦꯕꯔꯇꯥꯏꯁ ꯇꯧꯕꯗꯁꯨ ꯁꯤꯖꯟꯅꯩ ꯑꯗꯨꯒ ꯃꯤꯌꯥꯝꯗ ꯑꯩꯈꯣꯏꯒꯤ ꯄꯥꯎꯖꯦꯟ ꯄꯤꯕꯗꯁꯨ ꯁꯤꯖꯟꯅꯩ ꯄꯤꯔꯤꯕ ꯄꯥꯎꯖꯦꯟꯁꯦ ꯀꯔꯝꯕ ꯄꯥꯎꯖꯦꯟ ꯍꯥꯏ ꯃꯇꯝ ꯃꯇꯝꯒꯤ ꯂꯥꯛꯄ ꯑꯗꯨꯒꯨꯝꯕ ꯑꯩꯈꯣꯏꯒꯤ ꯏꯃꯥ ꯂꯩꯕꯥꯛꯀꯤꯗꯃꯛꯇ ꯄꯦꯇ꯭ꯔꯤꯌꯣꯠ ꯗꯦꯒꯨꯝꯕ ꯑꯗꯨꯝꯕ ꯂꯥꯛꯄ ꯃꯇꯃꯗꯁꯨ ꯄ꯭ꯔꯖꯥ ꯃꯤꯌꯥꯝꯗ ꯇꯥꯡ ꯑꯁꯨꯛ ꯑꯁꯨꯛꯇ ꯑꯁꯨꯃꯥꯏꯅ ꯇꯧꯗꯅ ꯉꯁꯤ ꯉꯁꯤꯃꯛ ꯑꯩꯈꯣꯏꯒꯤ ꯑꯦꯄ꯭ꯔꯤꯜꯒꯤ ꯇꯥꯡ ꯀꯨꯟꯒ ꯍꯨꯝꯗꯣꯏꯁꯦ ꯑꯩꯈꯣꯏꯒꯤ ꯈꯣꯡꯖꯣꯝ ꯗꯦ ꯍꯥꯏꯗꯅ ꯃꯅꯤꯄꯨꯔꯒꯤ ꯕꯤꯔ ꯇꯤꯀꯦꯟꯗ꯭ꯔꯖꯤꯠ ꯑꯃꯗꯤ ꯊꯥꯡꯒꯥꯜ ꯖꯦꯅꯦꯔꯦꯜꯒꯤ ꯄꯥꯎꯅꯥ ꯕ꯭ꯔꯥꯖꯕꯥꯁꯤꯒꯤ ꯑꯗꯨꯒꯨꯝꯕ ꯅꯤꯡꯁꯤꯡꯕ ꯆꯍꯤꯒꯤ ꯅꯤꯡꯁꯤꯡꯕ ꯑꯗꯨꯒꯨꯝꯕ ꯄꯥꯎꯖꯦꯟꯁꯤꯗꯩꯗꯁꯨ ꯃꯅꯤꯄꯨꯔꯤ ꯉꯥꯛꯇ ꯃꯅꯤꯄꯨꯔꯤ ꯂꯣꯟꯗ ꯂꯣꯏꯅꯃꯛ ꯉꯥꯡꯏ ꯑꯩꯈꯣꯏꯒꯤ ꯃꯟꯇ꯭ꯔꯤꯁꯤꯡꯁꯨ ꯂꯣꯏꯅꯃꯛ ꯉꯥꯡꯏ ꯇꯧꯕꯕꯨ ꯍꯧꯖꯤꯛꯇꯤ ꯃꯟꯇ꯭ꯔꯤꯁꯤꯡ ꯑꯣꯏꯔꯤꯕ ꯑꯦꯝ ꯑꯦꯜ ꯑꯦꯁꯤꯡ ꯑꯣꯏꯔꯤꯕ ꯈꯨꯗꯤꯡꯃꯛꯅꯁꯨ ꯃꯩꯇꯩꯔꯣꯟꯗ ꯂꯣꯏꯅꯃꯛ ꯉꯥꯡꯕ ꯉꯥꯛꯇꯅꯤ ꯑꯁꯤꯒꯨꯝꯅ ꯑꯩꯈꯣꯏꯒꯤ ꯃꯅꯤꯄꯨꯔꯤ ꯂꯣꯟ ꯑꯁꯦ ꯆꯥꯎꯈꯠꯅꯅꯕ ꯍꯥꯏꯗꯅ ꯑꯩꯈꯣꯏ ꯄ꯭ꯔꯖꯥ ꯃꯤꯌꯥꯝ ꯈꯨꯗꯤꯡꯃꯛꯇ ꯑꯩꯈꯣꯏꯒꯤ ꯃꯅꯤꯄꯨꯔꯤꯒꯤ ꯃꯔꯝꯕ ꯃꯐꯝꯗ ꯀꯔꯝ ꯍꯥꯏ ꯇꯧꯗꯅ ꯀꯔꯤ ꯊꯧꯗꯣꯛ ꯊꯣꯛꯄꯒꯦ ꯍꯌꯦꯡ ꯍꯪꯆꯤꯠꯁꯦ ꯀꯔꯤ ꯂꯩꯕꯒꯦ ꯀꯃꯥꯏꯅ ꯇꯧꯕꯒꯦ ꯑꯗꯒꯤꯗꯤ ꯗꯤꯁꯦꯝꯕꯔꯒꯤ ꯇꯥꯡ ꯇꯔꯥꯒ ꯅꯤꯊꯣꯏꯗ ꯅꯨꯄꯤ ꯂꯥꯟ ꯁꯨꯃꯥꯏꯅ ꯇꯧꯗꯅ ꯑꯣꯕꯖꯥꯔꯕꯦꯁꯟ ꯇꯧꯒꯅꯤ ꯍꯥꯏꯗꯅ ꯄꯥꯕ꯭ꯂꯤꯁꯤꯇꯤ ꯆꯠꯄ ꯑꯃꯗꯁꯨ ꯑꯗꯨꯒꯨꯝꯕ ꯃꯅꯤꯄꯨꯔꯤ ꯂꯣꯟꯁꯦ ꯉꯥꯛꯇ ꯁꯤꯖꯤꯟꯅꯩ